ꯑꯩꯍꯥꯛꯅ ꯈ꯭ꯋꯥꯏꯗꯒꯤ ꯄꯥꯝꯖꯕ ꯉꯥ ꯃꯈꯜ ꯍꯥꯏꯔꯒꯗꯤ ꯁꯥꯔꯦꯡꯒ ꯉꯥꯍꯩꯒꯅꯤ ꯑꯗꯨꯒ ꯃꯌꯥꯝꯅ ꯄꯥꯛꯇꯛꯅꯅ ꯆꯥꯕ ꯄꯥꯝꯃꯤꯕ ꯉꯥꯁꯤꯡ ꯑꯗꯨꯗꯤ ꯔꯥꯍꯨ ꯒ꯭ꯔꯥꯁꯀꯥꯐ ꯑꯃꯗꯤ ꯁꯤꯜꯀꯥꯞꯅ ꯅꯝꯅ ꯆꯥꯅꯩ